ꯑꯦꯠꯚꯥꯏꯁ ꯍꯥꯏꯕꯁꯦ ꯃꯤꯒꯤ ꯃꯤꯒꯤ ꯑꯄꯥꯝꯕ ꯂꯩꯌꯦ ꯃꯤ ꯈꯔꯗꯤ ꯏꯁꯩ ꯁꯛꯄꯁꯦ ꯃꯣꯏ ꯃꯣꯏꯒꯤ ꯖꯔꯟ ꯍꯥꯏꯕ ꯑꯃ ꯂꯩꯌꯦ ꯃꯣꯏ ꯖꯔꯟ ꯍꯥꯏꯕꯁꯦ ꯃꯤ ꯈꯔꯅ ꯀꯟꯇ꯭ꯔꯤ ꯁꯣꯡꯗ ꯂꯩꯌꯦ ꯑꯗꯨꯒ ꯃꯤ ꯈꯔꯅ ꯄꯣꯞ ꯁꯣꯡꯗ ꯂꯩꯔꯦ ꯃꯤ ꯈꯔꯅ ꯀꯟꯇ꯭ꯔꯤ ꯁꯣꯡ ꯅꯠꯇ꯭ꯔꯒ ꯒꯣꯁꯄꯦꯜ ꯁꯣꯡ ꯃꯌꯥꯝ ꯂꯩꯌꯦ ꯑꯗꯨꯕꯨ ꯃꯣꯏ ꯃꯣꯏꯒꯤ ꯑꯄꯥꯝꯕꯅꯦ ꯑꯗꯨꯕꯨ ꯑꯁꯤꯗ ꯑꯩꯅ ꯍꯥꯏꯅꯤꯡꯏꯁꯤꯗꯤ ꯑꯦꯠꯚꯥꯏꯁ ꯄꯤꯅꯤꯡꯏꯁꯤꯗꯤ ꯏꯝꯄ꯭ꯔꯨꯞꯁꯦ ꯇꯧꯁꯦ ꯅꯠꯇ꯭ꯔꯒ ꯏꯝꯄ꯭ꯔꯨꯞꯁꯦ ꯄꯥꯝꯃꯗꯤ ꯍꯦꯟꯅ ꯑꯩꯈꯣꯏꯅ ꯁꯛꯀꯗꯧꯕꯁꯦ ꯑꯗꯨꯝ ꯅꯨꯡꯇꯤꯒꯤ ꯁꯛꯄꯤꯕ ꯏꯁꯩꯁꯦ ꯏꯁꯩꯁꯦ ꯁꯛꯄꯤꯔꯒ ꯏꯝꯄ꯭ꯔꯨꯞꯄꯨꯗꯤ ꯍꯣꯏ ꯃꯥꯒꯤ ꯈꯨꯠ ꯈꯨꯠꯇ ꯂꯩꯌꯦ ꯃꯥꯅ ꯍꯦꯟꯅ ꯄꯥꯝꯃꯛꯑꯗꯤ ꯃꯥꯒꯤ ꯁꯨꯔ ꯑꯣꯏꯕ ꯅꯠꯇ꯭ꯔꯒ ꯃꯥꯒꯤ ꯕꯣꯏꯁꯇ ꯕꯣꯏꯁ ꯇꯣꯟꯗ ꯃꯥꯅ ꯁꯦꯝꯃꯤꯕ ꯅꯠꯇ꯭ꯔꯒ ꯈꯣꯔꯁ ꯃꯌꯥꯝꯁꯦ ꯍꯦꯟꯅ ꯍꯦꯟꯅ ꯁꯛꯑꯒ ꯅꯠꯇ꯭ꯔꯒ ꯑꯗꯨꯒꯤ ꯃꯣꯏꯒꯤ ꯃ꯭ꯌꯨꯖꯤꯛ ꯈꯣꯔꯁ ꯃꯌꯥꯝꯗꯣ ꯃꯥꯅ ꯈꯪꯕ ꯃꯊꯧ ꯇꯥꯏ ꯑꯗꯨ ꯑꯗꯨ ꯑꯣꯏꯔꯗꯤ ꯃꯉꯣꯟꯗ ꯍꯦꯟꯅ ꯑꯦꯠꯕꯥꯟꯇꯦꯁ ꯂꯩꯔꯛꯑꯅꯤ ꯑꯗꯨꯒ ꯃꯥꯅ ꯁꯛꯄ ꯃꯇꯝꯗ ꯃꯥꯅ ꯕꯣꯏꯁꯁꯦ ꯀꯟꯇ꯭ꯔꯣꯜ ꯇꯧꯕ ꯃꯊꯧ ꯇꯥꯏ ꯑꯗꯨꯒ ꯃꯉꯣꯟꯗ ꯍꯦꯟꯅ ꯍꯦꯟꯅ ꯑꯐꯕ ꯂꯥꯛꯄꯁꯨ ꯑꯣꯏꯕ ꯌꯥꯏ